ꯑꯩꯈꯣꯏ ꯃꯅꯤꯄꯨꯔꯒꯤ ꯂꯣꯟꯒꯤ ꯒ꯭ꯔꯥꯃꯥꯔ ꯃꯇꯤꯛ ꯆꯥꯅ ꯂꯩꯖꯩ ꯈꯨꯗꯝ ꯑꯣꯏꯅ ꯍꯥꯏꯔꯕꯗ ꯑꯩ ꯆꯥꯛ ꯆꯥꯔꯦ ꯆꯥꯛ ꯍꯥꯏꯕꯅꯁꯤꯅ ꯅꯥꯎꯟꯅꯤ ꯑꯗꯨꯒ ꯆꯥꯔꯦ ꯍꯥꯏꯕꯁꯤꯅ ꯚꯥꯔꯕꯅꯤ ꯄ꯭ꯔꯅꯥꯎꯟꯁꯦꯁꯟꯁꯨ ꯃꯇꯤꯛ ꯆꯥꯅ ꯂꯩꯖꯩ